ꯑꯩꯅ ꯑꯦꯃꯥꯖꯣꯟꯗꯒꯤ ꯃꯤꯂꯤꯃꯤꯂꯤꯁ ꯍꯥꯏꯔꯤꯕ ꯕ꯭ꯔꯥꯟꯁꯤꯒꯤ ꯃꯣꯏꯆꯔꯥꯏꯖꯔ ꯑꯃꯈꯛ ꯁꯤꯖꯤꯟꯅꯩ ꯁꯤꯖꯤꯟꯅꯔꯤꯁꯦ ꯄ꯭ꯔꯥꯏꯁꯅ ꯅꯥꯏꯟ ꯍꯟꯗ꯭ꯔꯦꯠ ꯄꯤ ꯑꯗꯨꯒ ꯑꯩꯅ ꯑꯣꯐꯔꯗ ꯐꯥꯏꯚ ꯍꯟꯗ꯭ꯔꯦꯠꯇ ꯂꯩ ꯌꯨꯇꯨꯞꯇ ꯐꯦꯁꯕꯨꯛꯇ ꯑꯗꯨꯝ ꯃꯌꯥꯝꯅ ꯑꯦꯠ ꯇꯧꯔꯛꯄ ꯍꯥꯏꯗꯤ ꯌꯥꯝ ꯐꯩ ꯈꯣꯠꯂꯤ ꯁꯨꯃꯥꯏꯅ ꯑꯗꯨ ꯑꯗꯥ ꯃꯌꯥꯝ ꯍꯥꯏꯔꯛꯄꯗꯒꯤ ꯑꯩꯅ ꯑꯁ ꯌꯥꯝ ꯐꯗꯣꯏ ꯃꯥꯜꯂꯦ ꯁꯤꯖꯤꯟꯅꯕ ꯐꯗꯣꯏ ꯃꯥꯜꯂꯦ ꯈꯜꯂꯒ ꯀꯛꯄꯅꯤ ꯑꯗꯨꯒ ꯁꯤꯖꯤꯟꯅꯔꯀꯥꯟꯗꯗꯤ ꯍꯣꯏ ꯅꯣꯡ ꯅꯤꯅꯤꯗꯤ ꯅꯨꯃꯤꯠ ꯅꯤꯅꯤꯃꯨꯛꯇꯤ ꯀꯩꯁꯨꯝ ꯇꯧꯔꯝꯗꯦ ꯑꯍꯥꯟꯕ ꯁꯤꯖꯤꯟꯅꯕ ꯍꯧꯔꯛꯄꯗꯗꯤ ꯑꯗꯨꯒ ꯍꯨꯝꯅꯤ ꯃꯔꯤꯅꯤ ꯁꯨꯔꯛꯄꯗꯒꯤꯗꯤ ꯍꯥꯏꯗꯤ ꯏꯁꯀꯤꯟꯗ ꯌꯥꯝ ꯏꯔꯤꯇꯦꯠ ꯑꯣꯏꯕ ꯐꯨꯔꯤ ꯀꯩꯀꯥ ꯃꯌꯥꯝ ꯊꯣꯛꯂꯛꯄ ꯑꯗꯒꯤ ꯃꯥꯏ ꯉꯥꯡꯉꯛꯄ ꯑꯗꯒꯤ ꯏꯁꯀꯤꯟꯀꯁꯦ ꯌꯥꯝ ꯗꯜ ꯑꯣꯏꯔꯛꯄ ꯀꯦꯝꯇ ꯃꯔꯦꯛ ꯃꯍꯥꯎ ꯄꯤꯔꯛꯇꯕ ꯌꯥꯝ ꯏꯁꯀꯤꯟꯒꯁꯦ ꯗ꯭ꯔꯥꯏ ꯏꯑꯣꯏ ꯑꯣꯏꯔꯒ ꯌꯥꯝꯅ ꯍꯥꯏꯗꯤ ꯅꯨꯡꯉꯥꯏꯇꯕ ꯑꯃ ꯑꯣꯏꯔꯦ ꯑꯗꯣ ꯑꯩꯅꯗꯤ ꯃꯣꯏꯅ ꯑꯦꯠ ꯇꯧꯔꯛꯄꯗꯨꯗ ꯑꯁ ꯌꯥꯝ ꯐꯗꯣꯏ ꯃꯥꯜꯂꯦ ꯌꯥꯝ ꯅꯨꯡꯉꯥꯏꯗꯣꯏ ꯃꯥꯜꯂꯦ ꯀꯥꯏꯅꯒ ꯈꯜꯂꯒ ꯆꯦꯜꯂꯨꯕꯅꯤ ꯑꯗꯣ ꯑꯩꯅ ꯈꯜꯂꯨꯔꯤꯒꯕ ꯆꯥꯡꯗꯨꯒꯗꯤ ꯌꯥꯝ ꯊꯤꯅ ꯑꯣꯟꯅꯔꯦ ꯁꯨꯡꯅꯨꯡ ꯅꯨꯡꯉꯥꯏꯇ꯭ꯔꯦ ꯁꯤꯖꯤꯟꯅꯕ ꯑꯗ ꯍꯥꯏꯗꯤ ꯁꯤꯖꯤꯟꯅꯕꯁꯦ ꯃꯇꯝꯗ ꯍꯥꯏꯗꯤ ꯑꯦ ꯁꯤꯖꯤꯟꯅꯔꯒ ꯑꯩꯁꯨ ꯅꯨꯡꯉꯥꯏꯅꯤ ꯈꯜꯂꯒ ꯀꯥꯏꯅꯒ ꯆꯦꯟꯖꯔꯨꯔꯒ